ꯑꯩꯅ ꯀꯧꯕ꯭ꯔꯨ ꯀꯥꯕꯗ ꯊꯦꯡꯅꯈꯤꯕꯁꯤ ꯌꯥꯝꯅ ꯑꯉꯛꯄ ꯃꯌꯥꯝ ꯊꯦꯡꯅꯈ꯭ꯔꯦ ꯑꯩꯈꯣꯏꯅ ꯅꯨꯡ ꯃꯔꯛꯇ ꯅꯨꯡ ꯃꯛꯇ ꯍꯥꯏꯔꯁꯨ ꯅꯨꯡꯗ ꯃꯅꯤꯄꯨꯔ ꯃꯦꯞ ꯃꯥꯟꯕ ꯂꯩꯕ ꯑꯗꯒꯤ ꯀꯩꯒꯤ ꯈꯣꯡꯒꯨꯟ ꯂꯩꯔꯝꯕ ꯈꯣꯠꯄ ꯑꯗꯒꯤ ꯆꯤꯡ ꯀꯥꯕꯗ ꯆꯤꯡ ꯃꯇꯣꯟ ꯀꯧꯕ꯭ꯔꯨ ꯃꯇꯣꯟꯗ ꯀꯩꯅꯣ ꯄꯨꯈ꯭ꯔꯤ ꯑꯆꯧꯕ ꯑꯃ ꯂꯩꯔꯝꯕ ꯄꯨꯈ꯭ꯔꯤꯗꯨꯗ ꯑꯩꯈꯣꯏꯅ ꯏꯔꯨꯞꯂꯛꯇꯅ ꯇꯧꯔꯛꯄ ꯑꯗꯨ ꯃꯌꯥꯝꯗꯨ ꯃꯌꯥꯝ ꯅꯤꯡꯁꯤꯡꯏ ꯑꯗꯣ ꯌꯥꯝꯅ ꯐꯖꯈ꯭ꯔꯦ ꯑꯗꯣ ꯀꯧꯕ꯭ꯔꯨ ꯀꯥꯕꯗ ꯋꯥꯕꯨꯗꯤ ꯌꯥꯝꯅ ꯋꯥꯈꯤ ꯑꯗꯨꯕꯨ ꯋꯥꯕꯗꯨ ꯃꯇꯣꯟ ꯌꯧꯕꯗ ꯂꯣꯏꯅ ꯀꯥꯎꯈꯤ ꯀꯃꯥꯏꯅ ꯇꯧꯕꯅꯣ ꯈꯪꯗꯦ ꯐꯅ ꯋꯥꯔꯁꯨ ꯁꯨꯡꯋꯥ ꯋꯥꯗꯕꯒꯤ ꯇꯥꯏꯞꯇ ꯃꯇꯣꯝꯗ ꯂꯣꯏꯅ ꯀꯥꯎꯈꯤ ꯑꯗꯨꯒ ꯌꯥꯝꯅ ꯉꯛꯂꯤꯕ ꯑꯃꯅ ꯑꯩꯈꯣꯏꯅ ꯌꯥꯝꯅ ꯋꯥꯅ ꯀꯥꯕꯗꯨ ꯃꯤꯗꯤ ꯅꯦꯄꯥꯂꯤ ꯀꯥꯡꯕꯨ ꯂꯥꯛꯄꯗꯨꯅ ꯄꯄꯠ ꯀꯥꯈꯠꯈ꯭ꯔꯒ ꯀꯨꯝꯊꯔꯛꯄꯗ ꯃꯣꯏꯗꯤ ꯁꯦꯟꯗꯜ ꯑꯃ ꯇꯣꯡꯉꯒ ꯑꯗꯨꯝ ꯀꯥꯈꯠꯂꯒ ꯑꯗꯨꯝ ꯀꯨꯝꯊꯈꯤ ꯃꯗꯨꯃꯗꯤ ꯑꯗꯨꯝ ꯃꯇꯝꯗꯨꯗ ꯑꯗꯨꯝ ꯑꯉꯛꯄ ꯑꯃ ꯑꯗꯨꯝ ꯑꯣꯏꯈꯤ ꯀꯧꯕ꯭ꯔꯨ ꯀꯥꯕꯗ ꯑꯗꯨꯝ ꯃꯌꯥꯝ ꯑꯩꯈꯣꯏ ꯃꯤ ꯇꯔꯥꯒꯒꯅꯤꯄꯥꯟ ꯀꯥꯕꯅꯤ ꯃꯇꯝ ꯑꯍꯥꯟꯕ ꯀꯥꯕꯗꯨ ꯑꯗꯨ ꯌꯥꯝꯅ ꯅꯨꯡ ꯑꯩꯈꯣꯏ ꯈꯛꯇꯪ ꯂꯩꯈꯤ ꯑꯗꯨ ꯍꯧꯖꯤꯛꯀꯤ ꯃꯇꯝꯁꯤꯗ ꯑꯃꯨꯛ ꯃꯇꯝꯗꯨ ꯃꯤꯁ ꯇꯧꯔꯛꯏ ꯑꯗꯨ ꯁꯤ ꯀꯥꯕꯗ ꯅꯨꯡꯉꯥꯏꯈꯤꯕꯗꯨ ꯋꯥꯈꯤꯕꯗꯨ ꯀꯨꯏꯔ ꯀꯨꯏꯔꯒ ꯑꯗꯨꯝ ꯑꯗꯨꯝ ꯀꯥꯅꯤꯡꯉꯛꯄ ꯑꯗꯨꯝ ꯍꯥꯏꯀꯤꯡ ꯇꯧꯅꯤꯡꯕ ꯑꯗꯨ ꯐꯥꯎꯏ ꯃꯁꯤꯒꯤ ꯑꯄꯥꯝꯕꯗꯨ ꯑꯗꯨꯒ ꯃꯇꯝꯗꯨꯗ ꯑꯗꯨꯗ ꯑꯩꯈꯣꯏꯅ ꯐꯣꯇꯣꯁꯦ ꯃꯌꯥꯝ ꯀꯥꯞꯄꯛꯏ ꯕꯦꯛꯒ꯭ꯔꯥꯎꯟꯗ ꯐꯣꯇꯣ ꯀꯥꯞꯄꯒꯤ ꯃꯑꯣꯡꯁꯤ ꯕꯦꯛꯒ꯭ꯔꯥꯎꯟꯁꯤ ꯑꯩꯈꯣꯏ ꯀꯩꯅꯣꯒꯤ ꯑꯌꯥꯝꯕꯅ ꯏꯁꯥꯗ ꯐꯣꯀꯁ ꯇꯧꯗ꯭ꯔꯦ ꯑꯗꯨꯝ ꯕꯦꯛꯒ꯭ꯔꯥꯎꯟꯁꯤꯗ ꯃꯥꯒꯤ ꯁꯤꯅꯔꯤꯁꯤꯗ ꯑꯣꯏꯅ ꯌꯦꯡꯉꯒ ꯁꯤꯅꯔꯤꯁꯤꯗ ꯐꯣꯀꯁ ꯇꯧꯏ ꯁꯤꯅꯔꯤꯗꯣ ꯑꯗꯨꯛꯀꯤ ꯃꯇꯤꯛ ꯐꯖꯈ꯭ꯔꯦ ꯐꯖꯕꯁꯤꯗꯤ ꯍꯥꯏꯅꯤꯡꯉꯥꯏ ꯂꯩꯇ꯭ꯔꯦ ꯑꯗꯨꯒ ꯃꯥꯒꯤ ꯃꯇꯣꯟꯗꯒꯤ ꯀꯥꯞꯄꯛꯄ ꯂꯩꯆꯤꯟ ꯎꯕ ꯑꯗꯨꯗꯒꯤ ꯊꯥ ꯃꯛꯇ ꯌꯦꯡꯕꯗꯁꯤ ꯊꯥꯗꯣ ꯏꯃꯥꯡꯗ ꯊꯣꯛꯄꯒꯤ ꯇꯥꯏꯞꯇ ꯌꯥꯝꯅ ꯅꯛꯅ ꯂꯩꯕꯗꯨꯗ ꯉꯛꯄ ꯑꯃꯁꯨꯡ ꯅꯨꯡꯉꯥꯏꯕ ꯋꯦꯗꯔ ꯐꯪꯏ ꯅꯨꯡꯉꯥꯏꯕ ꯌꯥꯝꯅ ꯊꯦꯡꯅꯩ ꯑꯗꯨꯒ ꯃꯇꯝꯗꯨꯗ ꯃꯌꯥꯝ ꯃꯌꯥꯝ ꯂꯥꯡꯕ ꯈꯣꯠꯄ ꯇꯧꯈꯤ ꯂꯥꯡꯕ ꯈꯣꯠꯄꯗꯨꯗ ꯃꯤ ꯂꯥꯏ ꯑꯣꯛꯅꯕ ꯈꯣꯠꯄ ꯑꯗꯨꯝ ꯊꯦꯡꯅꯈꯤ ꯑꯗꯨꯁꯨ ꯑꯗꯨꯝ ꯉꯛꯈꯤ ꯑꯗꯨꯝ ꯃꯇꯝꯗꯨꯗ ꯑꯗꯨꯒ ꯅꯣꯡꯃꯗꯤ ꯃꯊꯪꯒꯤ ꯑꯅꯤꯁꯨꯕ ꯀꯥꯕꯗꯅ ꯀꯧꯕ꯭ꯔꯨꯗ ꯃꯤꯁꯦ ꯑꯗꯨꯛꯀꯤ ꯃꯇꯤꯛ ꯌꯥꯝꯃꯤ ꯌꯥꯝꯕꯗꯨꯗ ꯃꯐꯝ ꯇꯦꯟ ꯁꯥꯐꯐꯥꯎ ꯂꯩꯈꯤꯗꯦ ꯃꯐꯝ ꯃꯇꯝꯗꯨ ꯌꯥꯝꯅ ꯅꯨꯡꯉꯥꯏꯈꯤ ꯑꯗꯨꯝ ꯂꯥꯡꯉ ꯂꯥꯡ ꯈꯣꯠ ꯇꯧꯔꯒ ꯑꯃꯁꯨꯡ ꯃꯇꯝ ꯈꯔꯗꯤ ꯑꯩꯈꯣꯏ ꯍꯧꯖꯤꯛ ꯀꯥꯕ ꯐꯪꯗ꯭ꯔꯤ ꯑꯗꯨꯕꯨ ꯈꯔ ꯂꯩꯔꯒꯗꯤ ꯑꯗꯨꯝ ꯐꯪꯉꯛꯀꯅꯤ ꯃꯁꯤꯅꯤ ꯑꯗꯨꯒ ꯐꯣꯇꯣꯗꯨ ꯑꯩꯅ ꯀꯥꯞꯂꯛꯈꯤꯕ ꯐꯣꯇꯣꯁꯤꯡꯗꯨ ꯀꯩꯅꯣꯗ ꯐꯦꯁꯕꯨꯛꯇ ꯊꯥꯒꯠꯈꯤ ꯃꯦꯃꯣꯔꯤ ꯑꯣꯏꯅꯕ ꯑꯃꯁꯨꯡ ꯏꯟꯁꯇꯥꯗꯁꯨ ꯊꯥꯒꯠꯂꯤ ꯑꯗꯨꯝ ꯃꯦꯃꯣꯔꯤꯒꯤꯗꯃꯛꯇ ꯑꯗꯨꯒ ꯐꯣꯇꯣꯗꯨ ꯑꯗꯨꯝ ꯌꯝꯅ ꯐꯣꯇꯣꯖꯦꯅꯤꯛ ꯑꯣꯏꯔꯒ ꯁꯤꯅꯔꯤꯗꯨ ꯌꯥꯝꯅ ꯐꯖꯈꯤ